ꯑꯩꯅ ꯈꯪꯖꯕ ꯃꯇꯝꯗ ꯁꯨꯃꯥꯏꯅ ꯇꯧꯕꯅꯤ ꯑꯩꯈꯣꯏꯒꯤ ꯁꯣꯏꯕ ꯗꯦꯠ ꯑꯩꯈꯣꯏ ꯃꯤꯁꯦ ꯁꯤꯕ ꯇꯥꯔꯒꯗꯤ ꯗꯦꯠ ꯁꯥꯔꯇꯤꯐꯤꯀꯦꯠ ꯏ ꯑꯗꯨꯅ ꯗꯦꯠ ꯁꯥꯔꯇꯤꯐꯤꯀꯦꯠꯁꯤꯗ ꯀꯩꯒꯨꯝꯕ ꯃꯥꯒꯤ ꯁꯤꯕꯒꯤ ꯁꯥꯔꯇꯤꯐꯤꯀꯦꯠ ꯑꯣꯏꯅ ꯁꯤꯖꯤꯟꯅꯩ ꯑꯗꯨꯕꯨ ꯁꯤꯕ ꯍꯥꯏꯕꯁꯤ ꯑꯩꯈꯣꯏꯅ ꯕꯥꯔꯠ ꯁꯥꯔꯇꯤꯐꯤꯀꯦꯠꯇꯗꯤ ꯃꯥꯒꯤ ꯑꯙꯥꯔꯒ ꯆꯥꯟꯅꯕ ꯆꯥꯟꯅꯕ ꯍꯥꯏꯕꯁꯤ ꯇꯉꯥꯏ ꯐꯗꯕꯅꯤ ꯑꯗꯨꯕꯨ ꯁꯤꯕ ꯃꯇꯝꯗꯗꯤ ꯗꯦꯠ ꯁꯥꯔꯇꯤꯐꯤꯀꯦꯠꯁꯤ ꯁꯤꯕ ꯅꯨꯃꯤꯠꯇꯨꯒꯤ ꯑꯣꯏꯅ ꯄꯥꯟꯅꯩ ꯑꯗꯨꯅ ꯃꯁꯥꯒꯤ ꯃꯥꯅ ꯁꯤꯕꯒꯤ ꯗꯦꯠ ꯁꯥꯔꯇꯤꯐꯤꯀꯦꯠ ꯑꯁꯤ ꯑꯈꯣꯏꯅ ꯀꯩꯒꯨꯝꯕ ꯂꯥꯟꯕ ꯇꯥꯔꯒꯗꯤ ꯑꯩꯈꯣꯏꯅ ꯒꯣꯃꯦꯟꯗꯒꯤ ꯅꯠꯇ꯭ꯔꯒ ꯑꯩꯈꯣꯏꯅ ꯑꯦꯁ ꯗꯤ ꯑꯣ ꯅꯠꯇ꯭ꯔꯒꯅ ꯗꯤ ꯁꯤ ꯑꯣꯐꯤꯁꯇꯒꯤ ꯑꯩꯈꯣꯏꯅ ꯐꯣꯝ ꯂꯧꯔꯒ ꯑꯃꯨꯛ ꯆꯨꯝꯊꯣꯛꯄ ꯌꯥꯕꯒꯤ ꯈꯨꯗꯣꯡꯆꯥꯕ ꯑꯁꯤ ꯂꯩ ꯍꯥꯏꯅ ꯑꯩꯅ ꯍꯥꯏꯖꯅꯤꯡꯉꯤ